ꯍꯂꯣ ꯍꯂꯣ ꯍꯥꯏꯕꯤꯔꯛꯑꯣ ꯀꯅꯥ ꯑꯥ ꯑꯧ ꯃꯥꯅꯤ ꯃꯥꯅꯤ ꯑꯥ ꯍꯥꯏꯕꯤꯔꯛꯑꯣ ꯍꯥꯏꯕꯤꯔꯛꯑꯣ ꯀꯔꯤ ꯀꯔꯤ ꯃꯇꯥꯡꯒꯤ ꯑꯣꯏꯕꯤꯗꯣꯏꯅꯣ ꯍꯥꯏꯕꯤꯔꯛꯑꯣ ꯍꯣꯏ ꯍꯣꯏ ꯍꯣꯏ ꯑꯥ ꯑꯥ ꯍꯣꯏ ꯍꯣꯏ ꯎꯝ ꯎꯝ ꯏꯁꯥꯁꯦ ꯍꯥꯟꯅ ꯗꯥꯏꯕꯤꯇꯤꯁꯀꯨꯝꯕ ꯂꯩꯕꯤꯕ꯭ꯔꯣ ꯕꯤ ꯄꯤꯒꯨꯝꯕꯗꯤ ꯂꯩꯕꯤꯕ꯭ꯔꯥ ꯏꯃꯨꯡ ꯃꯅꯨꯡꯒꯤ ꯅꯨꯡꯉꯥꯏꯇꯕ ꯀꯩꯒꯨꯝꯕ ꯊꯧꯗꯣꯛꯀꯨꯝꯕ ꯌꯥꯝ ꯂꯩꯕ꯭ꯔꯥ ꯑꯗꯨ ꯑꯣꯏ ꯇꯥꯔꯒꯗꯤ ꯍꯧꯖꯤꯛꯀꯤ ꯇꯨꯝꯕꯁꯨ ꯌꯥꯗ꯭ꯔꯦ ꯇꯨꯝꯒꯦꯅ ꯍꯣꯠꯅꯔꯁꯨ ꯉꯝꯗꯦ ꯍꯥꯏꯅꯦꯕꯀꯣ ꯑꯗ ꯑꯩꯈꯣꯏ ꯁꯨꯃꯥꯏꯅ ꯑꯃ ꯌꯦꯡꯕ ꯌꯥꯏ ꯀꯩꯒꯤꯅꯣ ꯍꯥꯏꯀꯥꯟꯗ ꯍꯧꯖꯤꯛꯀꯥꯟꯁꯦ ꯂꯣꯏꯕꯛ ꯃꯤꯑꯣꯏꯕꯁꯤꯡꯁꯦ ꯍꯧꯖꯤꯛꯇꯤ ꯃꯔꯨꯑꯣꯏꯅ ꯍꯧꯖꯤꯛ ꯃꯇꯝꯁꯤꯗ ꯆꯠꯅꯔꯤꯁꯦ ꯐꯤꯖꯤꯀꯦꯜ ꯍꯦꯜꯠꯇꯒꯤ ꯃꯦꯟꯇꯦꯜ ꯍꯦꯜꯠꯁꯤꯅ ꯍꯦꯟꯅ ꯄ꯭ꯔꯣꯕ꯭ꯂꯦꯝ ꯂꯩꯔꯦ ꯍꯧꯖꯤꯛ ꯂꯩꯕꯁꯤꯀꯣ ꯀꯩꯒꯤꯅꯣꯗ ꯍꯧꯖꯤꯛ ꯍꯧꯖꯤꯛ ꯂꯩꯔꯤꯕ ꯁꯤꯆ꯭ꯋꯦꯁꯟ ꯑꯩꯈꯣꯏ ꯍꯧꯖꯤꯛ ꯃꯅꯤꯄꯨꯔꯒꯤ ꯐꯤꯕꯝꯁꯤꯗ ꯍꯥꯏ ꯇꯥꯔꯦꯀꯣ ꯆꯔꯥꯡꯅꯕꯁꯤꯅ ꯃꯔꯝ ꯑꯣꯏꯔꯀꯥꯟꯗ ꯃꯌꯥꯝꯁꯦ ꯋꯥꯈꯟꯁꯦ ꯈꯜꯂꯣꯏꯒꯦ ꯍꯥꯏꯕ ꯋꯥꯈꯟꯁꯦ ꯁꯨꯝ ꯈꯟꯕ ꯇꯧꯕ ꯍꯥꯏ ꯇꯥꯔꯦꯀꯣ ꯑꯗꯨꯅ ꯃꯔꯝ ꯑꯣꯏꯔꯀꯥꯟꯗ ꯃꯌꯥꯝꯁꯤ ꯇꯨꯝꯕ ꯅꯠꯇ꯭ꯔꯒꯅ ꯇꯨꯝꯗ꯭ꯔꯤꯉꯩꯀꯥꯟꯗ ꯃꯌꯥꯝꯁꯦ ꯑꯗꯨꯝ ꯑꯩꯈꯣꯏ ꯃꯊꯥ ꯁꯥꯔ ꯁꯥꯔ ꯂꯩꯌꯦꯅ ꯍꯥꯏꯕ ꯑꯗꯨꯅ ꯃꯊꯥ ꯁꯥꯕ ꯍꯥꯏꯁꯤ ꯀꯥꯏꯗꯒꯤ ꯊꯣꯛꯍꯟꯒꯦ ꯍꯥꯏ ꯀꯥꯟꯗ ꯑꯩꯈꯣꯏꯗ ꯋꯥꯈꯟꯁꯤ ꯑꯗꯨꯝ ꯈꯜꯂꯣꯏꯗꯕ ꯋꯥꯈꯟꯁꯤꯡꯁꯦ ꯍꯟꯖꯤꯟ ꯍꯟꯖꯤꯟꯅ ꯈꯜꯂꯒ ꯂꯩꯕ ꯇꯧꯔꯤꯁꯦ ꯁꯨꯝꯕ ꯃꯌꯥꯝꯁꯤꯅꯁꯨ ꯑꯌꯥꯝꯕ ꯑꯣꯏꯒꯜꯂꯤꯕꯀꯣ ꯑꯗꯨꯅ ꯉꯁꯥꯏꯒꯤ ꯁꯤꯁꯤꯒꯤ ꯑꯃꯨꯛ ꯇꯣꯉꯥꯟꯅ ꯍꯤꯗꯥꯛꯀꯨꯝꯕ ꯑꯃ ꯊꯥꯕ ꯈꯣꯠꯄ ꯍꯥꯏꯕ ꯂꯩꯗꯤ ꯂꯩꯕꯁꯤ ꯂꯩꯕ꯭ꯔꯥ ꯍꯥꯏꯔꯗꯤ ꯑꯃꯨꯛ ꯂꯩꯇꯦ ꯑꯗꯨꯕꯨ ꯉꯁꯥꯏꯒꯤ ꯔꯤꯂꯤꯞꯀꯨꯝꯕ ꯐꯪꯅꯕ ꯇꯨꯝꯕꯒꯤ ꯅꯠꯇ꯭ꯔꯒ ꯄꯣꯊꯥꯕꯒꯤ ꯁꯝꯊꯤꯡ ꯑꯩꯈꯣꯏꯒꯤ ꯑꯋꯥꯠ ꯑꯄꯥꯒꯤ ꯑꯗꯨꯝ ꯅ꯭ꯌꯨꯇ꯭ꯔꯤꯁꯟꯒꯨꯝꯕ ꯋꯥꯠꯄꯁꯨ ꯊꯣꯛꯄ ꯌꯥꯏꯀꯣ ꯌꯥꯕꯁꯦ ꯑꯥ ꯁꯤ ꯅꯠꯇꯕꯤꯗ ꯉꯁꯥꯏꯒꯤ ꯂꯣꯏꯅꯃꯛ ꯁꯨꯔꯒ ꯂꯩꯔꯦ ꯑꯗꯨ ꯉꯁꯥꯏꯒꯤ ꯑꯃꯔꯣꯝꯗꯅ ꯇꯨꯝꯕꯁꯤ ꯏꯌꯥ ꯌꯥꯗ ꯇꯥꯔꯒꯗꯤ ꯑꯩꯈꯣꯏꯗꯤ ꯏꯁꯇ꯭ꯔꯦꯁ ꯑꯦꯟ ꯑꯦꯟꯖꯥꯏꯇꯤ ꯍꯥꯏꯕ ꯑꯩꯈꯣꯏ ꯇꯥꯏꯀꯣ ꯇꯥꯕꯁꯦ ꯁꯨꯃꯥꯏꯅ ꯏꯁꯇ꯭ꯔꯦꯁ ꯑꯦꯟ ꯑꯦꯟꯖꯥꯏꯇꯤꯅ ꯑꯣꯏꯕꯁꯨ ꯌꯥꯏ ꯍꯥꯏꯔꯤꯕ ꯏꯁꯇ꯭ꯔꯦꯁ ꯑꯦꯟ ꯑꯦꯟꯖꯥꯏꯇꯤ ꯑꯅꯤꯁꯦ ꯂꯥꯛ ꯇꯥꯔꯒꯗꯤ ꯃꯦꯟꯇꯦꯜ ꯍꯦꯜꯠꯀꯤ ꯃꯇꯥꯡꯗ ꯑꯩꯈꯣꯏ ꯌꯥꯝ ꯔꯤꯂꯦꯇꯦꯠ ꯑꯣꯏꯌꯦꯕ ꯑꯣꯏꯕꯁꯦ ꯑꯗꯨꯅ ꯁꯤꯒꯤ ꯃꯇꯥꯡꯁꯤ ꯂꯥꯛꯄꯗꯗꯤ ꯑꯩꯈꯣꯏꯅ ꯊꯦꯔꯥꯄꯤꯒꯨꯝꯕ ꯑꯩꯈꯣꯏ ꯇꯧꯕ ꯃꯊꯧ ꯇꯥꯏ ꯊꯦꯔꯥꯄꯤꯁꯤ ꯑꯩꯈꯣꯏꯅ ꯀꯃꯥꯏꯅ ꯇꯧꯒꯦ ꯍꯥꯏꯀꯥꯟꯗ ꯏꯁꯥꯅ ꯇꯧꯕꯁꯨ ꯑꯗꯨꯝ ꯌꯥꯏꯀꯣ ꯌꯥꯕꯁꯦ ꯅꯣꯡꯃꯗ ꯑꯩꯈꯣꯏꯅ ꯋꯥꯈꯟ ꯅꯨꯡꯉꯥꯏꯇꯕ ꯑꯩꯈꯣꯏꯒꯤ ꯈꯟꯕ ꯍꯥꯏꯕꯁꯤ ꯑꯩꯈꯣꯏ ꯑꯩꯅ ꯈꯜꯂꯤ ꯋꯥꯈꯟꯁꯦ ꯀꯩꯅꯣꯁꯦ ꯑꯩꯈꯣꯏ ꯈꯟꯖꯕ ꯉꯝꯗꯦꯕ ꯑꯗꯨꯕꯨ ꯑꯩꯈꯣꯏ ꯃꯁꯤ ꯀꯃꯥꯏꯅ ꯆꯦꯛ ꯇꯧꯕ ꯌꯥꯒꯦ ꯍꯥꯏ ꯀꯥꯟꯗ ꯑꯩꯈꯣꯏꯗ ꯄꯨꯛꯅꯤꯡꯁꯦ ꯍꯔꯥꯎꯔꯛꯄ ꯃꯇꯝ ꯌꯥꯎꯋꯤ ꯀꯞꯅꯤꯡꯉꯛꯄ ꯌꯥꯎꯋꯤ ꯅꯨꯡꯉꯥꯏꯇꯕ ꯌꯥꯎꯋꯤ ꯇꯨꯝꯅꯤꯡꯉꯛꯄ ꯌꯥꯎꯋꯤ ꯅꯣꯛꯅꯤꯡꯉꯛꯄ ꯌꯥꯎꯋꯤ ꯌꯥꯎꯗ꯭ꯔꯥ ꯁꯨꯃꯥꯏꯅ ꯇꯧꯗꯅ ꯃꯇꯝ ꯃꯇꯝꯁꯦ ꯈꯟꯇꯣꯛꯑꯀꯥꯟꯗ ꯑꯩꯈꯣꯏꯅ ꯑꯦ ꯅꯨꯡꯉꯥꯏꯔꯛꯄ ꯃꯇꯝꯁꯤꯗ ꯑꯩꯈꯣꯏꯁꯦ ꯅꯨꯡꯉꯥꯏꯔꯦ ꯈꯟꯕ ꯋꯥꯔꯛꯄ ꯃꯇꯝꯁꯤꯅ ꯅꯨꯡꯉꯥꯏꯔꯛꯄ ꯃꯇꯝꯁꯤꯅ ꯑꯐꯕ ꯋꯥꯈꯟ ꯈꯟꯕꯅꯦꯅ ꯈꯟꯕ ꯁꯦ ꯑꯗꯨ ꯑꯗꯨꯒ ꯑꯩꯈꯣꯏ ꯑꯗꯨꯝ ꯁꯥꯎꯅꯤꯡꯉꯛꯄꯒꯨꯝꯕ ꯀꯞꯅꯤꯡꯉꯛꯄꯒꯨꯝꯕ ꯍꯦꯛ ꯈꯜꯂꯛꯄ ꯃꯇꯝꯁꯤꯒꯨꯝꯕꯗ ꯑꯩꯈꯣꯏꯗ ꯅꯦꯒꯦꯇꯤꯞ ꯑꯣꯏꯕ ꯋꯥꯈꯟ ꯑꯃ ꯈꯟꯈ꯭ꯔꯦ ꯈꯟꯕꯀꯣ ꯁꯨꯒꯨꯝꯕ ꯃꯇꯝꯁꯤꯗ ꯉꯁꯥꯏꯒꯤ ꯅꯨꯡꯉꯥꯏꯔꯛꯄꯒꯤ ꯋꯥꯈꯟꯁꯦ ꯈꯟꯅꯅꯕ ꯍꯣꯠꯅꯕ ꯁꯨꯝ ꯇꯧꯕ ꯑꯗꯨꯝꯅ ꯁꯨꯃꯥꯏꯅ ꯁꯨꯝ ꯁꯦꯝꯇꯣꯛꯄꯁꯤꯅ ꯅꯨꯡꯇꯤꯒꯤ ꯁꯦꯝꯗꯣꯛꯄꯒꯤ ꯍꯦꯕꯤꯠꯁꯦ ꯂꯩꯔꯛꯑꯀꯥꯟꯗ ꯇꯨꯝꯅꯤꯡꯕꯁꯦ ꯇꯨꯝꯅꯤꯡꯗ꯭ꯔꯦ ꯍꯥꯏꯕ ꯃꯇꯝꯁꯤꯗ ꯇꯨꯝꯅꯤꯡꯕꯒꯤ ꯋꯥꯈꯟꯁꯦ ꯑꯩꯈꯣꯏ ꯈꯟꯕ ꯍꯥꯏ ꯇꯥꯔꯦ ꯑꯗꯨꯀꯥꯟꯗ ꯃꯇꯣꯝ ꯇꯨꯝꯖꯔꯅꯤ ꯅꯠꯇ꯭ꯔꯗꯤ ꯁꯨꯡꯇꯨꯝ ꯇꯨꯝꯃꯔꯣꯏ ꯌꯥꯔꯦꯀꯣ ꯍꯣꯏ ꯍꯣꯏ